ꯀꯥꯛꯆꯤꯡ ꯗꯤꯁꯇ꯭ꯔꯤꯛꯀꯤ ꯑꯣꯏꯅ ꯃꯅꯤꯄꯨꯔꯗ ꯂꯩꯕ ꯗꯤꯁꯇ꯭ꯔꯤꯛꯁꯤꯡ ꯑꯁꯤꯗꯒꯤ ꯀꯥꯛꯆꯤꯡ ꯗꯤꯁꯇ꯭ꯔꯤꯛꯁꯤꯅ ꯈ꯭ꯋꯥꯏꯗꯒꯤ ꯇꯣꯞ ꯇꯣꯞꯄꯤ ꯍꯥꯏꯅ ꯈꯜꯂꯤ ꯃꯔꯝꯗꯤ ꯍꯣꯏ ꯃꯅꯤꯄꯨꯔꯒꯤ ꯃꯐꯝ ꯑꯇꯩꯗ ꯐꯪꯗꯕ ꯄꯣꯠꯂꯝꯁꯤꯡ ꯀꯥꯛꯆꯤꯡꯗ ꯐꯪꯉꯤ ꯃꯔꯨ ꯑꯣꯏꯅ ꯄꯣꯠꯂꯝꯁꯤꯡ ꯑꯗꯨ ꯄꯜꯂꯕꯗ ꯑꯩꯈꯣꯏ ꯃꯩꯇꯩꯒꯤ ꯈꯨꯗꯩ ꯑꯗꯒꯤ ꯑꯩꯈꯣꯏꯒꯤ ꯌꯣꯠ ꯌꯣꯠ ꯁꯥꯕ ꯑꯩꯈꯣꯏꯒꯤ ꯌꯣꯠ ꯑꯩꯈꯣꯏꯒꯤ ꯌꯣꯠꯁꯤꯕꯨ ꯑꯩꯈꯣꯏꯅ ꯊꯥꯡ ꯑꯣꯟꯊꯣꯛꯑꯒ ꯁꯥꯕ ꯈꯣꯠꯄꯅ ꯆꯤꯡꯕ ꯃꯌꯥꯝ ꯇꯧꯋꯤ ꯑꯗꯨ ꯅꯠꯇꯕ ꯑꯩꯈꯣꯏꯒꯤ ꯀꯥꯛꯆꯤꯡꯁꯤꯗ ꯃꯔꯨ ꯑꯣꯏꯅ ꯃꯃꯤꯡ ꯆꯠꯄꯗ ꯀꯥꯛꯆꯤꯡ ꯕꯣꯔꯥ ꯁꯣꯏꯕꯨꯝꯅ ꯆꯤꯡꯕ ꯃꯐꯝ ꯍꯥꯏꯔꯤꯕ ꯄꯣꯠꯂꯝꯁꯤꯡ ꯑꯁꯦ ꯃꯅꯤꯄꯨꯔꯒꯤ ꯃꯐꯝ ꯗꯤꯁꯇ꯭ꯔꯤꯛ ꯃꯐꯝꯁꯤꯡꯗ ꯀꯥꯛꯆꯤꯡ ꯅꯠꯇꯕ ꯑꯇꯣꯞꯄ ꯃꯐꯝꯁꯤꯡꯗ ꯐꯪꯕꯨꯗꯤ ꯐꯪꯉꯤ ꯐꯪꯇꯥꯔꯁꯨ ꯑꯗꯨ ꯀꯥꯛꯆꯤꯡꯅ ꯍꯦꯟꯅ ꯃꯔꯨ ꯑꯣꯏꯅ ꯄꯣꯠꯂꯝꯁꯤꯡ ꯑꯁꯤ ꯄꯨꯊꯣꯛꯄꯗ ꯍꯦꯟꯅ ꯆꯥꯎꯅ ꯊꯧꯗꯥꯡ ꯄꯤ ꯑꯗꯨꯒ ꯃꯈꯣꯏꯁꯤ ꯑꯩꯈꯣꯏꯅ ꯏꯄꯥ ꯏꯄꯨꯁꯤꯡꯅ ꯊꯥꯏꯅꯗꯒꯤ ꯇꯧꯔꯝꯃꯒ ꯂꯥꯛꯄ ꯂꯥꯛꯄꯨꯗꯤ ꯂꯥꯛꯏ ꯑꯗꯨ ꯑꯣꯏꯇꯥꯔꯒꯁꯨ ꯑꯩꯈꯣꯏꯒꯤ ꯃꯣꯏꯅ ꯇꯧꯔꯝꯃꯤꯕ ꯁꯤꯟꯐꯝꯁꯤꯡ ꯑꯁꯤ ꯑꯩꯈꯣꯏꯅ ꯍꯧꯖꯤꯛꯀꯤ ꯑꯩꯈꯣꯏꯒꯤ ꯂꯩꯔꯤꯕ ꯑꯩꯈꯣꯏꯒꯤ ꯅꯍꯥ ꯖꯦꯅꯦꯔꯦꯁꯟ ꯑꯇꯣꯞꯄ ꯃꯊꯪ ꯃꯊꯪ ꯁꯨꯔꯣꯟ ꯁꯨꯔꯣꯟ ꯂꯥꯛꯏꯕꯁꯤꯡ ꯑꯁꯤꯗ ꯃꯈꯣꯏꯗꯒꯤ ꯃꯍꯩꯁꯤꯡ ꯑꯁꯤ ꯑꯩꯈꯣꯏꯅ ꯇꯝꯖꯍꯧꯔꯒ ꯍꯥꯏꯗꯤ ꯃꯍꯨꯠ ꯁꯤꯜꯍꯧꯔꯒ ꯍꯥꯏꯗꯤ ꯃꯈꯣꯏꯒꯤ ꯇꯧꯖꯔꯝꯂꯤꯕ ꯃꯈꯣꯏꯅ ꯁꯥꯖꯔꯝꯂꯤꯕ ꯄꯣꯠꯁꯤꯡ ꯑꯁꯤꯕꯨ ꯃꯥꯡꯍꯟꯗꯅ ꯍꯥꯏꯗꯤ ꯑꯩꯈꯣꯏꯒꯤ ꯏꯄꯥ ꯏꯄꯨꯁꯤꯡꯅ ꯊꯝꯕꯤꯔꯝꯕꯅꯤ ꯍꯥꯏꯕꯒꯤ ꯑꯩꯈꯣꯏꯗ ꯅꯨꯡꯁꯤꯖꯕ ꯑꯆꯦꯠꯄ ꯋꯥꯈꯜꯂꯣꯟ ꯑꯃꯒ ꯂꯣꯏꯅꯅ ꯉꯁꯤ ꯐꯥꯎꯕ ꯑꯩꯈꯣꯏꯅ ꯄꯣꯠꯂꯝꯁꯤꯡ ꯑꯁꯤ ꯁꯥꯗꯨꯅ ꯂꯥꯛꯏ ꯑꯃꯗꯤ ꯃꯈꯣꯏꯒꯤ ꯃꯇꯨꯡ ꯏꯟꯅ ꯑꯩꯈꯣꯏꯅ ꯄꯨꯊꯣꯛꯆꯩ ꯑꯃꯗꯤ ꯑꯩꯈꯣꯏꯒꯤ ꯀꯜꯆꯔꯦꯜ ꯀꯜꯆꯔ ꯑꯣꯏꯅ ꯑꯩꯈꯣꯏꯒꯤ ꯍꯥꯏꯔꯕꯗꯤ ꯑꯩꯈꯣꯏ ꯃꯩꯇꯩ ꯈꯨꯗꯩ ꯅꯨꯄꯥꯁꯤꯡꯅ ꯁꯦꯠꯅꯔꯤꯕ ꯈꯨꯗꯩꯁꯤꯡ ꯑꯁꯤ ꯑꯩꯈꯣꯏꯒꯤ ꯀꯥꯛꯆꯤꯡꯒꯤ ꯑꯣꯏꯅꯗꯤ ꯀꯜꯆꯔ ꯍꯥꯏꯗꯤ ꯑꯩꯈꯣꯏꯒꯤ ꯁꯛ ꯇꯥꯛꯅꯤꯡꯉꯥꯏ ꯑꯣꯏ ꯑꯗꯨꯒ ꯀꯥꯛꯆꯤꯡ ꯕꯣꯔꯥꯁꯤꯁꯨ ꯑꯩꯈꯣꯏ ꯀꯥꯛꯆꯤꯡ ꯃꯆꯥꯁꯤꯡ ꯑꯁꯤ ꯁꯛ ꯇꯥꯛꯄꯗ ꯀꯥꯛꯆꯤꯡ ꯕꯣꯔꯥꯁꯨ ꯌꯥꯝꯅ ꯆꯥꯎꯅ ꯃꯇꯦꯡ ꯄꯥꯡꯉꯤ